ꯑꯩꯈꯣꯏꯒꯤ ꯏꯟꯗꯤꯌꯥꯒꯤ ꯄꯣꯄꯨꯂꯦꯁꯟꯁꯤ ꯅꯣꯡꯃ ꯅꯣꯡꯃꯒꯤ ꯍꯦꯟꯒꯠꯂꯛꯄꯁꯤꯅ ꯑꯩꯈꯣꯏꯒꯤ ꯆꯠꯊꯣꯛ ꯆꯠꯁꯤꯟꯒꯤ ꯃꯑꯣꯡ ꯑꯁꯤ ꯈꯔꯗꯤ ꯅꯨꯉꯥꯏꯇꯦ ꯍꯥꯏ ꯇꯥꯏ ꯑꯗꯨꯕꯨ ꯑꯆꯧ ꯑꯆꯧꯕ ꯑꯩꯈꯣꯏꯒꯤ ꯗꯦꯂꯤꯒꯨꯝꯕ ꯀꯩꯀꯥꯗꯗꯤ ꯑꯩꯈꯣꯏꯒꯤ ꯃꯦꯇ꯭ꯔꯣ ꯁꯤꯁꯇꯦꯝ ꯂꯩꯔꯦ ꯑꯗꯨꯅ ꯆꯠꯄꯒꯤ ꯅꯨꯡꯉꯥꯏ ꯑꯗꯨꯒ ꯑꯩꯈꯣꯏꯒꯤ ꯐꯣꯔ ꯂꯦꯟ ꯁꯦꯝꯕ ꯑꯁꯤꯅ ꯑꯩꯈꯣꯏ ꯒꯥꯔꯤꯗꯁꯨ ꯑꯦꯛꯁꯤꯗꯦꯟ ꯄ꯭ꯔꯣꯟ ꯖꯣꯟꯗꯤ ꯑꯣꯏꯗ꯭ꯔꯦ ꯑꯩꯈꯣꯏꯒꯤ ꯑꯦꯛꯁꯤꯗꯦꯟ ꯊꯣꯛꯄꯁꯤꯁꯨ ꯈꯔ ꯍꯟꯊꯍꯜꯂꯤ ꯑꯗꯨꯒ ꯑꯩꯈꯣꯏꯒꯤ ꯃꯅꯤꯄꯨꯔꯒꯤ ꯑꯣꯏꯅ ꯑꯩꯈꯣꯏ ꯇ꯭ꯔꯦꯟꯁꯦ ꯍꯧꯖꯤꯛꯐꯥꯎꯒꯤꯗꯤ ꯖꯤꯔꯤꯐꯥꯎꯕꯗꯤ ꯑꯩꯈꯣꯏꯁꯦ ꯇ꯭ꯔꯦꯟ ꯁꯦꯝꯃꯦ ꯆꯠꯊꯣꯛꯄ ꯍꯧꯔꯦ ꯑꯗꯨꯒ ꯑꯩꯈꯣꯏꯅ ꯀꯩꯒꯨꯝꯕ ꯃꯄꯥꯟ ꯂꯝ ꯑꯃꯗ ꯆꯠꯀꯦ ꯍꯥꯏꯔꯒꯗꯤ ꯑꯩꯈꯣꯏ ꯒꯨꯍꯥꯇꯤ ꯐꯥꯎꯕ ꯕꯁꯇ ꯅꯠꯇ꯭ꯔꯒ ꯐ꯭ꯂꯥꯏꯠꯇ ꯆꯠꯂꯒ ꯃꯗꯨꯗꯒꯤ ꯑꯩꯈꯣꯏ ꯇ꯭ꯔꯦꯟꯁꯦ ꯐꯪꯉꯒ ꯑꯇꯩ ꯏꯟꯗꯤꯌꯥꯒꯤ ꯑꯇꯩ ꯑꯇꯩ ꯃꯌꯥꯝꯁꯨ ꯆꯠꯄ ꯌꯥꯏ ꯐ꯭ꯂꯥꯏꯠꯇꯁꯨ ꯆꯠꯄ ꯌꯥꯏ ꯑꯗꯨꯒ ꯑꯩꯈꯣꯏꯒꯤ ꯇ꯭ꯔꯥꯕꯦꯜ ꯇꯧꯕ ꯃꯇꯝꯗ ꯈꯔꯗꯤ ꯑꯩꯈꯣꯏꯒꯤ ꯆꯤꯡꯒꯤ ꯃꯐꯝ ꯑꯣꯏꯕꯅꯤꯅ ꯈꯔ ꯅꯨꯉꯥꯏꯇꯦ ꯑꯗꯨꯅ ꯃꯤꯁꯤꯡ ꯌꯥꯝꯈꯠꯂꯛꯄꯒꯤ ꯃꯇꯨꯡ ꯏꯟꯅ ꯑꯩꯈꯣꯏꯒꯤ ꯂꯝꯕꯤꯁꯤ ꯈꯔ ꯍꯦꯟꯅꯁꯨ ꯏꯝꯄ꯭ꯔꯨꯐ ꯇꯧꯍꯟꯅꯤꯡꯉꯤ ꯍꯥꯏꯕꯗꯤ ꯄꯩꯁꯥ ꯃꯌꯥꯝ ꯆꯪꯉꯒ ꯊꯥꯊꯔꯀꯥꯟꯗꯁꯨ ꯁꯦꯝꯍꯟꯅꯤꯡꯉꯤ ꯑꯩꯈꯣꯏꯒꯤ ꯆꯠꯊꯣꯛ ꯆꯠꯁꯤꯟ ꯇꯧꯕꯗ ꯅꯨꯡꯉꯥꯏꯇꯕꯁꯦ ꯆꯤꯡ ꯂꯝꯕꯤꯒꯤ ꯁꯥꯏꯠꯇ ꯑꯩꯈꯣꯏꯒꯤ ꯂꯦꯟꯏꯁꯂꯥꯏꯠꯀꯨꯝꯕ ꯌꯥꯝ ꯇꯣꯏꯅ ꯇꯣꯏꯅ ꯇꯧꯒꯜꯂꯤ ꯑꯗꯨꯅ ꯅꯦꯁꯅꯦꯜ ꯍꯥꯏꯋꯦ ꯀꯩꯀꯥ ꯃꯌꯥꯝꯁꯤꯁꯨ ꯑꯩꯈꯣꯏꯒꯤ ꯄꯣꯠꯍꯣꯜꯒꯨꯝꯕ ꯂꯩꯍꯟꯕꯤꯗꯕ ꯑꯗꯨꯅ ꯑꯅꯧꯕ ꯃꯌꯥꯝ ꯑꯃ ꯑꯩꯈꯣꯏꯒꯤ ꯐꯨꯠꯄꯥꯠꯀꯨꯝꯕ ꯁꯦꯝꯕꯤꯕ ꯐ꯭ꯂꯥꯏ ꯐ꯭ꯂꯥꯏ ꯑꯣꯕꯔ ꯕ꯭ꯔꯤꯖꯒꯨꯝꯕ ꯃꯌꯥꯝ ꯑꯃ ꯁꯦꯝꯕꯤꯔꯒꯗꯤ ꯑꯩꯈꯣꯏꯒꯤ ꯃꯤꯁꯤꯡ ꯍꯦꯡꯒꯠꯆꯔꯒꯁꯨ ꯂꯝꯕꯤ ꯅꯨꯉꯥꯏꯔꯒꯗꯤ ꯌꯥꯝꯅ ꯐꯖꯅ ꯅꯨꯉꯥꯏꯅ ꯆꯠꯅꯤ ꯍꯥꯏꯅ ꯈꯜꯂꯤ ꯑꯩꯈꯣꯏꯒꯤ ꯃꯅꯤꯄꯨꯔ ꯏꯝꯐꯥꯜꯗꯁꯨ ꯑꯗꯨꯝ ꯇ꯭ꯔꯦꯟꯁꯦ ꯌꯧꯔꯛꯅꯕ ꯌꯧꯍꯟꯕꯤꯅꯕ ꯁꯤꯜꯍꯟꯖꯅꯤꯡꯉꯤ